ꯍꯜꯂꯣ ꯀꯅꯥꯅꯣ ꯐꯣꯟ ꯇꯧꯔꯛꯂꯤꯁꯤꯕꯣ ꯑꯣ ꯆꯟꯕꯤ ꯑꯣꯏꯔꯦ ꯑꯩ ꯅꯪꯒꯤ ꯅꯝꯕꯔꯁꯦ ꯁꯦꯕ ꯇꯧꯍꯧꯗꯕ ꯑꯗꯨꯅꯅꯦ ꯀꯔꯤ ꯂꯩꯔꯒꯦ ꯑꯣ ꯄꯣꯠ ꯆꯩ ꯑꯦꯟꯁꯥꯡ ꯅꯥꯄꯤ ꯊꯥꯔꯨꯁꯤ ꯍꯥꯏꯕꯗꯨꯔꯣ ꯑꯦꯟꯁꯥꯡ ꯅꯥꯄꯤ ꯊꯥꯔꯨꯁꯤ ꯍꯥꯏꯕꯗꯨꯔꯣ ꯑꯣ

ꯍꯌꯦꯡ ꯄꯨꯡ ꯀꯌꯥꯗ ꯆꯠꯁꯦ ꯍꯥꯏꯅꯣ

ꯍꯌꯦꯡꯕꯨꯗꯤ ꯁꯪꯉꯦꯕꯀꯣ ꯑꯗꯨ ꯄꯨꯡ ꯇꯔꯦꯠ ꯅꯤꯄꯥꯜ ꯑꯗꯥꯏꯗ ꯍꯣꯏ ꯆꯠꯂꯁꯦ ꯑꯗꯣ ꯄꯣꯠꯁꯦ ꯀꯔꯤ ꯀꯔꯤ ꯊꯥꯁꯤ ꯍꯥꯏꯅꯣ ꯑꯣ ꯍꯧꯖꯤꯛ ꯁꯥꯒꯠꯂꯛꯄ ꯃꯇꯝꯁꯤꯗ ꯎꯝ

ꯍꯣꯏ ꯑꯩꯕꯨꯗꯤ ꯁꯪꯉꯦ ꯑꯗꯨ ꯅꯪꯅ ꯍꯥꯏꯕ ꯄꯣꯠ ꯆꯩꯁꯤꯡꯗꯣ ꯍꯧꯖꯤꯛ ꯅꯨꯡꯁꯥ ꯁꯥꯒꯠꯂꯛꯄ ꯃꯇꯝꯒꯤ ꯑꯣꯏꯅ ꯊꯥꯕꯅ ꯐꯔꯅꯤꯅ ꯈꯜꯂꯦ ꯑꯩꯒꯤ ꯋꯥꯈꯜꯗꯗꯤ ꯑꯥ ꯀꯣꯕꯤꯒꯨꯝꯕꯁꯤꯗꯤ ꯍꯧꯖꯤꯛ ꯈꯔ ꯏꯪꯂꯤꯉꯩ ꯃꯇꯝꯗ ꯊꯥꯕꯅ ꯐꯩꯗꯅꯀꯣ ꯑꯗꯨꯗꯨꯅ ꯕꯦꯂꯦꯟꯗ꯭ꯔꯤꯒꯨꯝꯕ ꯑꯗꯨꯒ ꯐꯗꯤꯒꯣꯝꯕꯨꯗꯤ ꯃꯇꯝ ꯅꯥꯏꯗꯦꯀꯣ ꯅꯪꯅ ꯐꯗꯤꯒꯣꯝ ꯃꯌꯥꯝ ꯊꯥꯅꯤ ꯍꯥꯏꯕꯗꯣ ꯌꯥꯝ ꯐꯩꯌꯦ ꯐꯗꯤꯒꯣꯝꯁꯤꯗꯤ ꯑꯗꯨꯝ ꯅꯨꯡꯇꯤꯒꯤ ꯁꯤꯖꯤꯟꯅꯕ ꯄꯣꯠ ꯑꯣꯏꯕꯅꯤꯅꯅꯦ ꯑꯗꯨꯁꯨ ꯐꯩ ꯑꯗꯣ ꯅꯪꯒꯤ ꯂꯧꯒꯤ ꯑꯀꯣꯏꯕꯗꯨꯗ ꯂꯩꯒꯨꯝꯕ ꯐꯖ ꯐꯖꯕ ꯊꯥꯖꯤꯟꯕꯁꯤꯅꯁꯨ ꯍꯦꯟꯅꯗꯤ ꯐꯖꯕ ꯑꯣꯏꯒꯅꯤꯅ ꯈꯜꯂꯦ ꯑꯩ ꯋꯥꯈꯜꯗ ꯑꯗꯣ ꯂꯩ ꯆꯥꯔꯥ ꯅꯪ ꯂꯧꯐꯝ ꯂꯩꯔꯒꯗꯤ ꯑꯀꯣꯏꯕꯗꯣ ꯅꯨꯃꯤꯠ ꯂꯩ ꯒꯨꯝꯕ ꯁꯅꯥꯔꯩꯒꯨꯝꯕ ꯊꯥꯖꯤꯟꯁꯤꯔꯣ ꯑꯗꯨꯒ ꯅꯪꯅ ꯂꯧꯐꯝ

ꯊꯥꯅꯕ ꯄꯣꯠ ꯆꯩꯁꯦ ꯑꯩꯉꯣꯟꯗ ꯑꯥ ꯏꯪꯈꯣꯟ ꯊꯥꯡꯖꯧ ꯏꯪꯈꯣꯟ ꯊꯕꯛ ꯁꯨꯕꯗ ꯁꯤꯖꯤꯟꯅꯕ ꯊꯥꯡꯖꯧꯗꯨꯀꯣ ꯑꯗꯒꯤ ꯇꯣꯞ ꯃꯆꯥ ꯐꯩꯗꯣꯝ ꯆꯤꯡꯈꯠꯅꯕ ꯌꯣꯠꯄꯥꯛ ꯀꯨꯝꯕ ꯑꯥ ꯑꯗꯨꯝ ꯂꯩꯌꯦꯕꯀꯣ ꯑꯩꯉꯣꯟꯗ ꯃꯌꯥꯝ ꯑꯃ ꯃꯑꯣꯏ ꯃꯁꯤꯡ ꯑꯍꯨꯝ ꯑꯍꯨꯝ ꯑꯅꯤ ꯑꯅꯤ ꯂꯩꯕꯅꯦ ꯑꯗꯣ ꯑꯩꯈꯣꯏ ꯆꯠꯀꯗꯧꯕ ꯃꯤꯁꯤꯡꯗꯨꯒꯤ ꯃꯤꯁꯤꯡ ꯌꯦꯡꯂꯒ ꯄꯨꯔꯁꯦ ꯑꯗꯨ ꯃꯈꯩ ꯑꯃ ꯄꯨꯔꯁꯦ ꯑꯗꯣ ꯍꯥꯔꯒꯨꯝꯕ ꯀꯔꯤ ꯀꯔꯤ ꯁꯤꯖꯤꯟꯅꯁꯤꯒꯦ ꯑꯩꯉꯣꯟꯗ ꯆꯔꯨ ꯈꯔꯗꯤ ꯂꯩꯔꯝꯒꯅꯤ ꯆꯦꯡꯒꯨꯝ ꯊꯥꯈꯤꯕꯒꯤ ꯑꯩꯅ ꯆꯔꯨꯗꯨ ꯄꯠꯊ ꯄꯨꯝꯊꯍꯜꯂꯒꯅꯦ ꯁꯤꯖꯤꯟꯅꯅꯕ ꯍꯥꯏꯗꯨꯅ ꯄꯠꯊ ꯄꯨꯝꯊꯍꯜꯂꯒ ꯍꯥꯔ ꯑꯣꯏꯅ ꯁꯤꯖꯤꯟꯅꯅꯕ ꯍꯥꯏꯅ ꯊꯝꯕꯅꯦꯕꯀꯣ ꯎꯝ ꯍꯣꯏ ꯑꯗꯨ ꯑꯣꯏ ꯇꯥꯔꯒꯗꯤ ꯍꯧꯖꯤꯛꯇꯤ ꯈꯨꯠꯁꯦꯝꯒꯤ ꯇꯣꯉꯥꯟꯅ ꯐꯔꯇꯤꯂꯥꯏꯖꯔ ꯌꯨꯔꯤꯌꯥꯒꯨꯝꯕ ꯁꯤꯖꯤꯟꯅꯗꯣꯏ ꯁꯔꯨꯛꯄꯨꯗꯤꯀꯣ ꯑꯩꯈꯣꯏꯅ ꯁꯦꯝꯖꯕ ꯕꯔꯃꯤ ꯀꯝꯄꯣꯁꯀꯨꯝꯕ ꯄꯠꯊ ꯄꯨꯝꯊꯍꯟꯕ ꯄꯣꯠ ꯆꯩꯁꯤꯡꯒꯤ ꯄꯠꯊ ꯄꯨꯝꯊꯔꯒ ꯑꯗꯨꯅ ꯁꯦꯝꯕ ꯕꯔꯃꯤꯀꯝꯄꯣꯁ ꯑꯗꯒꯤ ꯍꯧꯖꯤꯛꯀꯤ ꯁꯟꯊꯤꯒꯨꯝꯕ ꯌꯦꯟ ꯃꯊꯤꯒꯨꯝꯕ ꯋꯥꯏꯒꯨꯝꯕꯅ ꯄꯨꯟꯁꯤꯜꯂꯒ ꯁꯦꯝꯕꯁꯤꯅ ꯁꯤꯖꯤꯟꯅꯔꯒꯗꯤ ꯑꯥ ꯑꯣꯔꯒꯥꯅꯤꯛ ꯑꯣꯏꯔꯅꯤꯀꯣ ꯑꯗꯨꯒ ꯑꯩꯈꯣꯏꯒꯤ ꯍꯌꯦꯡ ꯄꯣꯠ ꯆꯩꯁꯤꯡꯗꯨꯅ ꯆꯥꯎꯔꯛꯄꯒ ꯑꯩꯈꯏꯅ ꯆꯥꯕ ꯃꯇꯝꯗꯁꯨ ꯍꯛꯆꯥꯡꯗ ꯍꯦꯟꯅ ꯐꯕ ꯀꯥꯟꯅꯕꯗꯨꯁꯨ ꯑꯣꯏꯔꯅꯤꯗꯅ ꯑꯗꯨꯗꯨꯅ ꯑꯗꯨꯒꯨꯝꯕ ꯄꯣꯠ ꯆꯩꯁꯤꯡꯗꯨ ꯍꯦꯟꯅ ꯁꯤꯖꯤꯟꯅꯕꯁꯦ ꯑꯩꯁꯨ ꯄꯥꯝꯃꯦ ꯑꯗꯨꯗꯤ ꯑꯗꯨꯒꯨꯝꯕ ꯄꯣꯠ ꯆꯩꯁꯤꯡꯗꯣ ꯅꯪꯒꯤꯁꯨ ꯕꯣꯔꯥꯗ ꯍꯥꯟꯖꯤꯟꯂꯒ ꯊꯝꯃꯣ ꯊꯝꯂꯁꯦ ꯑꯗꯨꯒ ꯕꯣꯔꯥ ꯃꯁꯤꯡ ꯀꯌꯥ ꯊꯣꯛꯄꯅꯣ ꯍꯥꯏꯕꯗꯨ ꯌꯦꯡꯊꯣꯛꯅꯕ ꯑꯗꯨꯒ ꯑꯩꯉꯣꯟꯗꯁꯨ ꯂꯩꯔꯤꯕ ꯄꯠꯊ ꯄꯨꯝꯊꯔꯕ ꯆꯔꯨ ꯀꯔꯤ ꯀꯔꯥ ꯃꯌꯥꯝꯁꯦ ꯆꯔꯨꯒꯨꯝꯕ ꯀꯩꯒꯨꯝꯕꯁꯤꯡꯁꯤꯁꯨ ꯃꯐꯝ ꯆꯥꯅ ꯕꯣꯔꯥꯒꯨꯝꯕꯗ ꯍꯥꯞꯆꯤꯜꯂꯒ ꯒꯥꯔꯤ ꯑꯃꯗ ꯍꯥꯞꯄꯒ ꯄꯨꯂꯞ ꯑꯣꯏꯅ ꯄꯨꯕꯅ ꯐꯔꯅꯤ ꯑꯩꯈꯣꯏꯅ ꯆꯠꯄꯗ ꯄꯨꯂꯞ ꯄꯨꯃꯤꯟꯅꯈ꯭ꯔꯁꯨ ꯌꯥꯔꯦ ꯑꯗꯨꯃꯥꯏꯅ ꯇꯧꯔꯁꯤꯀꯣ ꯆꯥꯅ ꯊꯛꯅꯕꯁꯦ ꯑꯌꯨꯛ ꯉꯟꯇꯥ ꯑꯩꯈꯣꯏ ꯌꯨꯝꯗꯒꯤ ꯆꯔꯥ ꯑꯃꯇ ꯋꯥꯟꯗꯅ ꯂꯥꯛꯂꯁꯦ ꯆꯔꯥꯗꯨ ꯋꯥꯜꯂꯔꯣꯏꯁꯦ ꯌꯥꯝꯅ ꯉꯟꯅ ꯊꯣꯛꯅꯕ ꯇꯧꯔꯁꯦ ꯍꯥꯏꯕꯗꯤ ꯅꯤꯡꯊꯝ ꯊꯥ ꯃꯇꯝ ꯏꯪꯕꯒꯤ ꯍꯧꯖꯤꯛꯁꯦ ꯑꯥ ꯈꯔ ꯈꯔꯗꯤ ꯏꯪꯉꯦ ꯃꯇꯝꯁꯦ ꯊꯨꯅ ꯂꯣꯏꯕꯅꯤꯅꯀꯣ ꯑꯗꯨꯅ ꯊꯦꯡꯅꯁꯨ ꯅꯣꯡꯉꯥꯜꯂꯦꯀꯣ ꯑꯗꯨꯅ ꯅꯪꯒꯤꯗꯨꯗ ꯑꯣꯏꯅ ꯇꯟꯒꯨꯝꯕ ꯄꯔꯥꯊꯥꯒꯨꯝꯕ ꯑꯗꯨ ꯄꯨꯔꯛꯂꯒ ꯎꯝ ꯆꯥꯒꯨꯝꯕ ꯄꯨꯔꯛꯂꯒ ꯑꯗꯨꯗ ꯑꯣꯏꯅ ꯆꯥꯔꯁꯦ ꯂꯧꯕꯨꯛꯇ ꯑꯣꯏꯅ ꯄꯨꯟꯅ ꯆꯥꯔꯒ ꯆꯥꯕ ꯍꯦꯛ ꯂꯣꯏꯕꯒ ꯊꯕꯛꯁꯨ ꯁꯨꯕ ꯍꯧꯔꯁꯦ ꯑꯗꯣ ꯄꯨꯟꯅ ꯑꯩꯈꯣꯏ ꯃꯤ ꯀꯌꯥꯅꯣ ꯁꯨꯗꯣꯏꯁꯦ ꯑꯣ ꯑꯗꯨꯗꯤ ꯑꯩꯈꯣꯏ ꯇꯔꯨꯛꯇꯨꯒꯤ ꯆꯥꯅ ꯊꯛꯅꯕꯁꯦ ꯅꯪꯅ ꯂꯥꯡꯕꯤꯔꯣ ꯑꯗꯨꯒ ꯄꯣꯠ ꯆꯩ ꯊꯥꯕꯗꯨꯗ ꯇꯉꯥꯏ ꯐꯗꯅ ꯆꯪꯒꯗꯧꯔꯤꯕ ꯈꯨꯠꯁꯨ ꯈꯨꯠꯂꯥꯏꯁꯤꯡꯗꯨꯅ ꯑꯩꯅ ꯄꯨꯔꯛꯂꯒꯦ ꯑꯗꯨꯒ ꯉꯟꯅ ꯆꯠꯅꯕ ꯇꯧꯔꯁꯤ ꯑꯗꯨꯗꯤ ꯋꯥꯔꯤꯁꯤ ꯂꯣꯏꯁꯤꯜꯂꯁꯤꯀꯣ ꯍꯌꯦꯡꯒꯤ ꯂꯥꯡꯅꯅꯕ ꯇꯧꯔꯒꯦ